ꯍꯜꯂꯣ ꯑꯣ ꯁꯤ ꯐꯤꯌꯣꯟꯕꯒꯤ ꯗꯨꯀꯥꯟꯗꯣ ꯑꯣꯏꯕꯤꯔꯕꯣ

ꯎꯝ ꯎꯝ ꯑꯩ ꯅꯪꯒꯤ ꯑꯗꯨꯝ ꯂꯥꯛꯀꯦ ꯍꯌꯦꯡꯂ ꯍꯥꯡꯆꯤꯠꯂ ꯑꯗꯨꯝ ꯂꯥꯛꯀꯦꯕ ꯑꯩ ꯉꯁꯤꯕꯨꯗꯤ ꯊꯕꯛ ꯆꯠꯊꯣꯛꯑꯦ ꯑꯗꯣ ꯀꯩꯅꯣ ꯇꯧ ꯂꯥꯛꯄꯩ ꯃꯇꯝꯁꯨ ꯂꯩꯇꯦ ꯑꯗꯣ ꯀꯩꯅꯣ ꯇꯧꯔꯣ ꯃꯨꯀꯥꯒꯨꯝꯕꯗꯣ ꯈꯨꯔꯈꯨꯜ ꯃꯨꯀꯥꯒꯨꯝꯕꯗꯣ ꯌꯥꯎꯒꯕ꯭ꯔꯥ ꯀꯌꯥ ꯀꯌꯥ ꯄꯤꯔꯤ ꯃꯃꯟꯁꯦ ꯎꯝ ꯑꯣ ꯑꯥ ꯍꯣꯏ ꯍꯣꯏ ꯑꯗꯨꯒ ꯀꯩꯅꯣꯗꯣ ꯁꯨꯠꯇꯗꯤ ꯐꯪꯒꯗ꯭ꯔꯥ ꯃꯨꯒꯥ ꯁꯨꯠꯇꯣ ꯑꯩ ꯑꯩꯗꯤ ꯌꯦꯜꯂꯣ ꯃꯄꯥꯟ ꯑꯃꯨꯕꯅ ꯍꯛꯄꯗꯣ ꯌꯥꯝ ꯄꯥꯝꯃꯦꯕ ꯑꯥ ꯑꯣꯑꯣ ꯎꯝ ꯎꯝ ꯑꯣꯑꯣ ꯍꯣꯏ ꯑꯗꯨꯗꯤ ꯑꯗꯒꯤ ꯑꯩꯁꯦ ꯑꯩꯈꯣꯏ ꯁꯣꯝꯗ ꯂꯨꯍꯣꯡꯕ ꯑꯃ ꯌꯥꯎꯕ ꯑꯗꯨꯒꯤꯁꯨ ꯃꯨꯀꯥꯗꯣ ꯈꯔ ꯄꯥꯝꯃꯦ ꯑꯗꯨꯒ ꯃꯄꯥꯟ ꯅꯥꯏꯕꯗꯅ ꯀꯔꯤ ꯀꯔꯤ ꯌꯥꯎꯕ ꯀꯃꯥꯏꯅ ꯇꯧꯏ ꯎꯝ ꯎꯝ ꯎꯝ ꯑꯣ ꯎꯝ ꯍꯣꯏ ꯑꯗꯒꯤꯅꯦ ꯍꯣꯏ ꯅꯪꯅ ꯐꯤꯗꯣ ꯈꯔ ꯁꯨꯅ ꯊꯝꯕꯅꯤꯅ ꯑꯩ ꯅꯉꯣꯟꯗꯩ ꯄꯨꯂꯞ ꯂꯧꯅꯤꯡꯕ ꯍꯥꯏꯗꯤ ꯃꯆꯤꯠ ꯃꯌꯥ ꯂꯧꯔꯔꯣꯏꯕꯀꯣ ꯑꯗꯨꯝ ꯅꯉꯣꯟꯗꯩ ꯄꯨꯂꯞ ꯂꯧꯒꯦ ꯑꯩꯈꯣꯏ ꯐꯅꯦꯛ ꯂꯨꯗꯅ ꯆꯞꯈꯥꯏꯕꯤ ꯀꯔꯤ ꯀꯔꯥ ꯑꯗꯒꯤ ꯃꯥꯒꯤ ꯑꯌꯨꯛ ꯅꯨꯡꯗꯥꯡ ꯁꯦꯠꯆꯅꯕ ꯂꯩꯗꯅꯀꯣ ꯑꯥ ꯑꯗꯨꯁꯨ ꯑꯗꯨꯝ ꯅꯉꯣꯟꯗꯩ ꯄꯨꯂꯞ ꯂꯧꯔꯒꯦꯕ ꯑꯔꯧꯕ ꯃꯐꯝꯗꯩ ꯄꯨꯂꯞ ꯂꯧꯒꯦ ꯃꯥꯏ ꯃꯄꯥꯟ ꯅꯥꯏꯕ ꯊꯝꯕꯥꯜ ꯂꯩꯈꯣꯛ ꯑꯗꯒꯤ ꯃꯨꯀꯥ ꯁꯨꯠ ꯂꯩꯗꯅꯀꯣ ꯑꯗꯣ ꯄꯨꯂꯞ ꯂꯧꯔꯒꯦ ꯃꯆꯤꯠ ꯃꯆꯤꯠ ꯂꯧꯔꯔꯣꯏꯒꯦ ꯑꯗꯨꯒꯤꯅꯦ ꯎꯝ ꯑꯥ ꯎꯝ ꯎꯝ ꯑꯥ ꯑꯥ ꯑꯥ ꯍꯣꯏ ꯎꯝ ꯑꯥ ꯍꯣꯏ ꯍꯣꯏ ꯎꯝ ꯍꯣ ꯍꯣ ꯍꯣꯏ ꯑꯗꯨꯗꯤ ꯑꯩ ꯉꯁꯤꯗꯤ ꯂꯥꯛꯄ ꯉꯝꯃꯔꯣꯏ ꯍꯌꯦꯡ ꯅꯠꯇ꯭ꯔꯒ ꯍꯥꯡꯆꯤꯠꯇꯣ ꯑꯩ ꯑꯉꯥꯡꯗꯣ ꯄꯨꯔꯒ ꯄꯣꯠꯇꯣ ꯂꯧꯕ ꯂꯥꯛꯑꯒꯦ ꯑꯗꯨꯗꯤꯀꯣ ꯎꯝ ꯑꯥ ꯍꯣꯏ ꯍꯣꯏ ꯑꯗꯨꯃꯥꯏꯅ ꯇꯧꯔꯁꯦ ꯑꯗꯨꯗꯤ ꯑꯗꯨꯗꯤ

ꯎꯝ ꯎꯝ ꯑꯪ ꯑꯍꯣꯏ ꯎꯝ ꯍꯣ ꯌꯥꯏꯌꯦ ꯑꯗꯨꯗꯤ ꯅꯉꯣꯟꯗꯩ ꯄꯨꯂꯞ ꯁꯦꯠ ꯑꯣꯏꯅ ꯂꯧꯔꯒꯦ ꯑꯗꯨꯗꯤ ꯌꯥꯝ ꯅꯨꯡꯉꯥꯏꯔꯦ ꯑꯗꯨꯗꯤ ꯊꯝꯖꯔꯒꯦꯀꯣ ꯑꯗꯨꯗꯤ ꯑꯩ ꯍꯥꯡꯆꯤꯠꯀꯨꯝꯕ ꯂꯥꯛꯑꯒꯦ ꯑꯗꯨꯗꯤ ꯎꯝ

ꯎꯝ ꯍꯣꯏ ꯍꯣꯏ ꯎꯝ ꯎꯝ ꯂꯥꯛꯑꯒꯦ ꯂꯥꯛꯑꯒꯦ ꯑꯩ ꯍꯥꯡꯆꯤꯠꯇꯣ ꯂꯥꯛꯑꯒꯦ ꯁꯣꯏꯗꯅ ꯑꯥ ꯑꯩ ꯑꯗꯨꯗ ꯑꯣꯏ ꯎꯅꯔꯁꯤ ꯑꯗꯨꯗꯤ ꯌꯥꯔꯦ ꯌꯥꯝ ꯅꯨꯡꯉꯥꯏꯖꯔꯦ ꯊꯝꯃꯒꯦꯀꯣ